ꯒꯥꯔꯗꯦꯟ ꯑꯃꯗ ꯂꯩ ꯃꯅꯥ ꯃꯁꯤꯡ ꯎꯍꯩ ꯋꯥꯍꯩ ꯄꯥꯜꯂꯛꯄ ꯃꯇꯝ ꯑꯗꯨꯗ ꯑꯩꯉꯣꯟꯗ ꯌꯥꯝꯅ ꯅꯨꯡꯉꯥꯏꯖꯕ ꯍꯥꯔꯥꯎꯖꯕ ꯑꯃ ꯐꯥꯎꯖꯩ ꯒꯥꯔꯗꯦꯟ ꯑꯃ ꯁꯦꯝꯒꯠꯅꯕ ꯍꯣꯠꯅꯕꯗ ꯃꯇꯝ ꯀꯌꯥ ꯑꯃ ꯆꯪꯏ ꯎꯍꯩ ꯑꯃ ꯄꯥꯜꯍꯟꯅ ꯍꯣꯠꯅꯕꯗ ꯃꯇꯝ ꯀꯌꯥ ꯑꯃ ꯆꯪꯏ ꯆꯍꯤ ꯀꯌꯥ ꯑꯃ ꯆꯪꯏ ꯑꯗꯨꯅ ꯎꯍꯩ ꯑꯃ ꯉꯁꯤ ꯄꯤꯁꯛ ꯄꯤꯛꯅ ꯊꯥꯕ ꯃꯇꯝꯁꯤꯗ ꯏꯁꯥꯅ ꯊꯥꯔꯒ ꯄꯤꯁꯛ ꯄꯤꯛꯄꯁꯤꯗꯒꯤ ꯃꯔꯨꯗꯒꯤ ꯍꯨꯜꯂꯒ ꯊꯥꯕ ꯃꯇꯝꯁꯤꯗ ꯎꯍꯩꯁꯤꯅ ꯄꯥꯝꯕꯤꯁꯤꯅ ꯇꯞꯅ ꯇꯞꯅ ꯋꯥꯡꯉꯛꯄ ꯃꯇꯝꯗ ꯃꯥꯒꯤ ꯆꯪꯒꯗꯕ ꯅ꯭ꯌꯨꯇ꯭ꯔꯦꯁ ꯃꯌꯥꯝ ꯑꯃ ꯁꯦꯕꯥ ꯇꯧꯕꯤꯔꯒ ꯄꯤꯔꯒ ꯇꯞꯅ ꯇꯞꯅ ꯋꯥꯡꯍꯜꯂꯒ ꯀꯣꯟꯅ ꯆꯥꯎꯔꯛꯑꯕ ꯃꯇꯨꯡꯁꯤꯗ ꯄꯥꯜꯂꯛꯄ ꯃꯇꯝꯗ ꯍꯩ ꯑꯃ ꯄꯥꯜꯂꯛꯄ ꯃꯇꯝꯁꯤꯗ ꯃꯍꯩ ꯑꯃ ꯄꯥꯜꯂꯛꯄ ꯃꯇꯝꯁꯤꯗ ꯃꯍꯩꯗꯨ ꯄꯥꯜꯂꯛꯄ ꯃꯇꯝꯗꯨꯗ ꯑꯩꯅ ꯆꯪꯏꯕ ꯃꯥꯉꯣꯟꯗ ꯁꯦꯕꯥ ꯇꯧꯈ꯭ꯔꯤꯕꯗꯨꯒꯤ ꯍꯥꯔꯥꯎꯖꯕꯗꯣ ꯑꯗꯨꯛꯀꯤ ꯃꯇꯤꯛ ꯍꯥꯔꯥꯎꯖꯩ ꯑꯗꯨꯛꯀꯤ ꯃꯇꯤꯛ ꯅꯨꯡꯉꯥꯏꯖꯩ ꯑꯗꯨꯒꯤ ꯎꯍꯩꯗꯨ ꯄꯥꯜꯂꯕ ꯐꯥꯎꯕ ꯃꯣꯏꯗ ꯏꯁꯥꯅ ꯍꯦꯛꯑꯒ ꯄꯠ ꯂꯥꯎꯅ ꯊꯦꯛꯑꯒ ꯍꯦꯛꯅꯤꯡꯕ ꯆꯥꯅꯤꯡꯕ ꯐꯥꯎꯕ ꯐꯥꯎꯗꯦ ꯍꯣꯏ ꯎꯍꯩ ꯑꯗꯨꯅ ꯆꯍꯤ ꯈꯨꯗꯤꯡꯒꯤ ꯃꯍꯩ ꯇꯝꯃꯛꯄ ꯃꯇꯝ ꯃꯄꯥꯟ ꯁꯥꯔꯛꯄ ꯃꯇꯝꯗ ꯎꯍꯩꯗꯨ ꯎꯕ ꯃꯇꯝꯗꯨꯗ ꯏꯁꯥꯅ ꯄꯨꯛꯅꯤꯡꯗ ꯅꯨꯡꯁꯤꯖꯕ ꯍꯥꯔꯥꯎꯖꯕ ꯀꯞꯅꯤꯡꯕ ꯅꯨꯡꯉꯥꯏꯕ ꯐꯥꯎꯖꯩ